ꯑꯩꯅ ꯂꯝꯖꯦꯟ ꯆꯦꯟꯕꯗꯗꯤ ꯀꯩꯅꯣꯒꯤ ꯏꯁꯩꯒꯨꯝꯕ ꯇꯥꯔꯒ ꯆꯦꯟꯗꯦꯗ ꯑꯩꯗꯤ ꯀꯩꯅꯣꯒꯤ ꯃꯣꯇꯤꯕꯦꯁꯟ ꯀꯣꯗꯀꯨꯝꯕ ꯑꯗꯨꯒꯨꯝꯕ ꯇꯥꯏꯌꯦ ꯀꯩꯅꯣꯒꯤ ꯑꯁꯇꯥꯑꯅ ꯑꯃ ꯕ꯭ꯂꯦꯛ ꯀ꯭ꯂꯣꯕꯔꯗꯒꯤ ꯌꯥꯎꯕꯗꯣ ꯑꯗꯨꯗꯨꯅ ꯑꯥꯏ ꯋꯤꯜ ꯅꯦꯕꯔ ꯒꯤꯕ ꯎꯞ ꯎꯟꯇꯤꯜ ꯑꯥꯏ ꯕꯤꯀꯝ ꯗꯦꯃꯟ ꯀꯤꯡ ꯍꯥꯏꯕꯗꯣ ꯑꯗꯨꯗꯨꯒꯤ ꯀꯣꯗꯇꯣ ꯑꯣꯏꯅ ꯇꯥꯔꯒ ꯆꯦꯜꯂꯦ